ꯍꯂꯣ ꯁꯤ ꯁꯤꯝꯂꯥ ꯍꯣꯇꯦꯜ ꯅꯠꯇ꯭ꯔꯣ ꯑꯩꯅ ꯉꯔꯥꯡ ꯑꯁꯤꯗ ꯑꯆꯥꯄꯣꯠ ꯆꯥꯝꯃꯇꯪ ꯑꯣꯗ꯭꯭ꯔ ꯇꯧꯔꯝꯕꯅꯦ ꯑꯩ ꯀꯦꯜꯕꯤꯟꯅꯤ ꯅꯣꯏ ꯉꯔꯥꯡ ꯇꯧꯔꯝꯕ ꯑꯆꯥꯄꯣꯠꯇꯨ ꯁꯤꯟꯕ ꯈꯣꯠꯄ ꯄꯨꯝꯕ ꯌꯥꯎꯔꯝꯃꯦ ꯃꯇꯨꯡ ꯇꯧꯔꯗꯤ ꯑꯁꯤꯁꯦ ꯃꯤꯅꯁꯨ ꯊꯥꯖꯔꯣꯏ ꯀꯌꯥ ꯑꯗꯨꯗꯒꯤ ꯑꯁꯤ ꯄꯣꯠꯁꯤꯁꯨ ꯀꯩꯅꯣ ꯇꯧꯗꯦ ꯃꯇꯨꯡ ꯇꯧꯒꯅꯨ ꯈꯣꯠꯀꯅꯨ ꯃꯇꯨꯡ ꯇꯧꯗꯅꯕ ꯈꯔ ꯆꯦꯛꯁꯤꯜꯂꯨ ꯈꯣꯠꯂꯨ ꯑꯗꯨ ꯌꯥꯔꯤꯃꯈꯩ ꯁꯤꯁꯦ ꯇꯧꯗꯅꯕ ꯑꯗꯨꯝ ꯍꯣꯠꯅꯕꯤꯌꯨ ꯑꯗꯨ ꯃꯇꯨ ꯃꯅꯥꯎ ꯑꯃꯨꯛ ꯍꯟꯅ ꯀꯩꯅꯣ ꯇꯧꯒꯅꯨ ꯑꯗꯨꯅ ꯃꯤ ꯃꯌꯥꯝ ꯃꯃꯥꯡꯗꯁꯨ ꯆꯣꯞꯄꯤ ꯈꯣꯠꯂꯤ ꯁꯨꯃꯥꯏꯅ ꯇꯧꯕꯁꯦ ꯑꯗꯨꯅ ꯁꯤ ꯇꯧꯒꯅꯨ